ꯑꯩꯅ ꯂꯝꯖꯦꯜ ꯆꯦꯟ ꯆꯦꯟꯅꯉꯥꯏ ꯍꯣꯠꯅꯕꯗ ꯇ꯭ꯔꯦꯟꯅꯤꯡꯗ ꯑꯌꯨꯛꯇ ꯄꯨꯡ ꯑꯃ ꯃꯈꯥꯏꯃꯨꯛꯀꯤ ꯆꯥꯡꯗ ꯆꯦꯜꯂꯤ ꯑꯗꯨꯒ ꯅꯨꯡꯊꯤꯜꯗꯅ ꯄꯨꯡꯈꯥꯏꯃꯨꯛꯀꯤ ꯆꯥꯡ ꯆꯦꯜꯂꯤ ꯑꯗꯨꯒ ꯑꯩꯈꯣꯏꯅ ꯗꯥꯏꯠ ꯆꯥꯕ ꯃꯇꯝꯗ ꯆꯦꯜꯂꯕ ꯃꯇꯨꯡꯗ ꯏꯁꯤꯡꯅ ꯑꯌꯥꯝꯕ ꯊꯛꯏ ꯑꯣ ꯑꯥꯔ ꯑꯦꯁꯁꯨ ꯊꯛꯏ ꯊꯛꯄ ꯌꯥꯎꯋꯤ ꯑꯗꯨꯒ ꯂꯐꯣꯏ ꯁꯪꯒꯣꯝ ꯌꯦꯔꯨꯝ ꯁꯨ ꯑꯩꯈꯣꯏ ꯏꯁꯥꯗ ꯈꯔ ꯑꯣꯏꯅꯉꯥꯏꯒꯤꯗꯃꯛꯇ ꯑꯗꯨꯁꯨ ꯆꯥꯕ ꯌꯥꯎꯋꯤ